ꯑꯩꯅ ꯈ꯭ꯋꯥꯏꯗꯒꯤ ꯄꯥꯝꯖꯕ ꯌꯦꯟꯁꯥꯡ ꯊꯣꯡꯕꯗꯤ ꯁꯟꯁꯥ ꯊꯣꯡꯕꯅꯤ ꯃꯔꯝꯗꯤ ꯃꯁꯤ ꯌꯥꯝꯅꯁꯨ ꯍꯥꯎꯕ ꯍꯛꯆꯥꯡꯗꯁꯨ ꯌꯥꯝ ꯀꯥꯟꯅꯕ ꯄ꯭ꯔꯣꯇꯤꯟ ꯌꯥꯝꯅ ꯐꯪꯕ ꯃꯈꯜ ꯑꯃꯈꯛꯅꯤ ꯁꯟꯁꯥ ꯊꯣꯡꯕ ꯑꯁꯤꯒꯤꯗꯃꯛꯇ ꯑꯩꯈꯣꯏꯅ ꯏꯍꯥꯟ ꯍꯥꯟꯕꯗ ꯁꯟꯁꯥ ꯈꯔ ꯂꯧꯔꯒ ꯃꯗꯣ ꯆꯥꯝꯊꯣꯛꯇꯨꯅ ꯊꯝꯕꯤꯒꯅꯤ ꯑꯃꯗꯤ ꯆꯅꯝ ꯁꯦꯝꯒꯅꯤ ꯇꯤꯜꯂꯧ ꯁꯦꯝꯒꯅꯤ ꯁꯤꯡ ꯁꯦꯝꯒꯅꯤ ꯍꯥꯏꯔꯤꯕ ꯄꯣꯠꯆꯩꯁꯤꯡ ꯑꯗꯨ ꯐꯖꯅ ꯆꯥꯝꯊꯣꯛꯂꯕ ꯃꯇꯨꯡꯗ ꯁꯨꯒꯥꯏꯒꯅꯤ ꯑꯗꯨꯒꯤ ꯃꯇꯨꯡꯗ ꯑꯩꯈꯣꯏꯅ ꯇꯤꯜꯂꯧ ꯑꯃꯨꯛ ꯁꯣꯏꯒꯅꯤ ꯑꯗꯨꯗꯒꯤꯗꯤ ꯑꯩꯈꯣꯏ ꯒ꯭ꯌꯥꯁ ꯊꯥꯒꯠꯇꯨꯅ ꯈꯥꯡ ꯊꯥꯡꯒꯠꯂꯒꯅꯤ ꯈꯥꯡ ꯑꯗꯨꯗ ꯑꯩꯈꯣꯏꯅ ꯀꯨꯛꯀꯤꯡ ꯑꯣꯏꯜ ꯍꯩꯔꯒꯅꯤ ꯀꯨꯛꯀꯤꯡ ꯑꯣꯏꯜ ꯍꯩꯔꯕ ꯃꯇꯨꯡꯗ ꯊꯥꯎ ꯑꯗꯨ ꯁꯥꯔꯦ ꯍꯥꯏꯕ ꯈꯪꯂꯕꯀꯥꯟꯗ ꯖꯤꯔꯥ ꯈꯤꯇꯪ ꯊꯥꯗꯒꯅꯤ ꯖꯤꯔꯥ ꯊꯥꯗꯔꯕ ꯃꯇꯨꯡꯗ ꯑꯩꯈꯣꯏꯅ ꯇꯤꯜꯂꯧ ꯑꯃꯨꯛ ꯊꯥꯗꯒꯅꯤ ꯇꯤꯜꯂꯧ ꯑꯗꯨ ꯑꯩꯈꯣꯏꯅ ꯑꯣꯠꯀꯅꯤ ꯑꯣꯠꯀꯅꯤ ꯕ꯭ꯔꯥꯎꯟ ꯆꯪꯕ ꯐꯥꯎꯕ ꯑꯣꯠꯀꯅꯤ ꯑꯗꯨꯗꯒꯤ ꯉꯁꯥꯏꯒꯤ ꯑꯁꯨꯕ ꯆꯅꯝ ꯑꯗꯨꯗꯒꯤ ꯁꯤꯡ ꯑꯗꯨꯁꯨ ꯑꯃꯨꯛ ꯑꯩꯈꯣꯏꯅ ꯍꯥꯞꯆꯤꯟꯒꯅꯤ ꯑꯗꯨꯒ ꯑꯃꯨꯛ ꯑꯣꯠꯀꯅꯤ ꯑꯗꯨꯗꯒꯤ ꯇꯦꯁꯄꯇꯥ ꯍꯥꯞꯆꯟꯒꯅꯤ ꯍꯔꯤꯕꯣꯞ ꯍꯥꯞꯆꯤꯟꯒꯅꯤ ꯑꯣꯠꯀꯅꯤ ꯑꯣꯠꯀꯅꯤ ꯑꯗꯨꯗꯒꯤꯗꯤ ꯃꯗꯨꯒꯤ ꯃꯇꯨꯡꯗ ꯑꯩꯈꯣꯏꯅ ꯃꯣꯔꯣꯛ ꯄꯥꯎꯗꯔ ꯌꯥꯏꯉꯪ ꯄꯥꯎꯗꯔ ꯊꯨꯝ ꯍꯥꯞꯆꯤꯟꯗꯨꯅ ꯑꯣꯠꯀꯅꯤ ꯖꯤꯔꯥ ꯄꯥꯎꯗꯔꯁꯨ ꯍꯥꯞꯀꯅꯤ ꯑꯗꯨꯒꯤꯗ ꯑꯩꯈꯣꯏꯅ ꯍꯥꯏꯔꯤꯕ ꯄꯣꯠ ꯆꯩꯁꯤꯡ ꯑꯗꯨ ꯃꯁꯂꯥꯁꯤꯡ ꯑꯗꯨ ꯐꯖꯅ ꯃꯤꯛꯁ ꯇꯧꯅꯕꯒꯤꯗꯃꯛꯇ ꯃꯗꯨ ꯐꯖꯅ ꯑꯣꯠꯀꯅꯤ ꯇꯣꯏꯕ ꯃꯈꯩ ꯑꯣꯠꯀꯅꯤ ꯑꯣꯠꯂꯕ ꯃꯇꯨꯡꯗ ꯑꯩꯈꯣꯏꯅ ꯁꯟꯁꯥ ꯉꯁꯥꯏꯒꯤ ꯆꯥꯝꯗꯨꯅ ꯊꯝꯕ ꯁꯟꯁꯥ ꯑꯗꯨ ꯍꯥꯞꯂꯅꯤ ꯑꯗꯨꯗꯒꯤꯗꯤ ꯑꯣꯠꯂꯅꯤ ꯑꯣꯠꯂꯅꯤ ꯐꯖꯅ ꯁꯟꯁꯥ ꯑꯗꯨꯒ ꯃꯁꯂꯥ ꯑꯗꯨꯒ ꯐꯖꯅ ꯃꯤꯛꯁ ꯇꯧꯅꯅꯕ ꯇꯣꯠꯁꯤꯟꯅꯅꯕ ꯐꯖꯅ ꯑꯣꯠꯂꯅꯤ ꯑꯣꯠꯂꯕ ꯃꯇꯨꯡꯗ ꯑꯩꯈꯣꯏꯅ ꯒ꯭ꯌꯥꯁ ꯑꯗꯨ ꯈꯤꯇꯪ ꯃꯦꯗꯤꯌꯝ ꯑꯣꯏꯔꯞꯅ ꯂꯩꯊꯔꯒ ꯊꯝꯒꯅꯤ ꯑꯗꯨꯒ ꯃꯈꯨꯝ ꯀꯨꯞꯁꯤꯜꯂꯒ ꯊꯝꯒꯅꯤ ꯑꯩꯈꯣꯏꯅ ꯉꯁꯥꯏꯒꯤ ꯁꯟꯁꯥ ꯊꯣꯡꯕ ꯑꯗꯨ ꯃꯁꯥ ꯃꯇꯣꯝꯇꯅ ꯃꯁꯥꯒꯤ ꯃꯍꯤ ꯊꯣꯛꯂꯝꯒꯅꯤ ꯍꯥꯏꯔꯤꯕ ꯃꯍꯤꯁꯤꯡ ꯑꯗꯨ ꯀꯪꯁꯤꯟꯕ ꯐꯥꯎꯕ ꯑꯩꯈꯣꯏ ꯉꯥꯏꯒꯅꯤ ꯀꯪꯁꯤꯜꯂꯝꯂꯅꯤ ꯍꯥꯏꯅ ꯈꯟꯕ ꯃꯇꯝꯗꯨꯗ ꯑꯩꯈꯣꯏꯅ ꯃꯈꯨꯝ ꯍꯥꯡꯗꯣꯛꯂꯅꯤ ꯑꯩꯅ ꯃꯈꯨꯡ ꯍꯥꯡꯗꯣꯛꯂꯕ ꯃꯇꯨꯡꯗ ꯑꯃꯨꯛ ꯑꯩꯈꯣꯏꯅ ꯑꯣꯠꯀꯅꯤ ꯐꯖꯅ ꯑꯣꯠꯂꯕ ꯃꯇꯨꯡꯗ ꯃꯈꯣꯏꯁꯤꯡ ꯑꯗꯨ ꯄꯨꯂꯞ ꯃꯤꯛꯁ ꯇꯧꯔꯦ ꯐꯖꯅ ꯄꯨꯟꯁꯤꯟꯅꯔꯦ ꯍꯥꯏꯔꯕ ꯀꯥꯟꯗꯨꯗ ꯑꯩꯈꯣꯏꯅ ꯃꯍꯤ ꯀꯪꯂꯦ ꯍꯥꯏꯕ ꯀꯥꯟꯗꯨꯗ ꯃꯍꯤ ꯈꯔ ꯈꯤꯛꯂꯒ ꯑꯃꯨꯛ ꯑꯣꯠꯀꯅꯤ ꯑꯣꯠꯀꯅꯤ ꯑꯗꯨꯒꯤ ꯃꯇꯨꯡꯗ ꯑꯩꯈꯣꯏꯅ ꯃꯈꯨꯝ ꯀꯨꯞꯁꯤꯜꯂꯒ ꯑꯃꯨꯛ ꯊꯝꯒꯅꯤ ꯑꯗꯨꯗꯒꯤꯗꯤ ꯃꯤꯅꯠ ꯇꯔꯥꯃꯨꯛ ꯉꯁꯥꯏꯒꯤ ꯍꯥꯞꯈ꯭ꯔꯤꯕ ꯃꯍꯤꯁꯤꯡ ꯑꯗꯨ ꯀꯪꯍꯜꯂꯅꯤ ꯃꯗꯨ ꯀꯪꯕ ꯐꯥꯎꯕ ꯑꯩꯈꯣꯏꯅ ꯉꯥꯏꯍꯥꯛ ꯉꯥꯏꯔꯅꯤ ꯑꯗꯨꯒꯤ ꯃꯇꯨꯡꯗ ꯉꯁꯥꯏꯒꯤ ꯑꯃꯨꯛ ꯃꯈꯨꯝ ꯑꯗꯣ ꯍꯥꯡꯗꯣꯛꯂꯅꯤ ꯑꯗꯨꯒ ꯑꯃꯨꯛ ꯑꯣꯠꯂꯅꯤ ꯁꯟꯁꯥ ꯊꯣꯡꯕꯗꯤ ꯌꯥꯝꯅ ꯑꯣꯠꯂꯤ ꯃꯇꯤꯛ ꯍꯥꯎꯕ ꯍꯦꯜꯂꯤ ꯑꯗꯨꯅ ꯌꯥꯝꯅ ꯑꯣꯠꯄ ꯗꯔꯀꯥꯔ ꯑꯣꯏ ꯃꯗꯨ ꯐꯖꯅ ꯑꯩꯈꯣꯏꯅ ꯑꯣꯠꯂꯕ ꯃꯇꯨꯡꯗ ꯑꯩꯈꯣꯏꯅ ꯃꯍꯤꯁꯦ ꯑꯃꯨꯛꯀꯁꯨ ꯈꯔ ꯈꯤꯛꯀꯅꯤ ꯍꯥꯏꯕꯗꯤ ꯈꯔ ꯈꯤꯇꯤꯛ ꯍꯥꯞꯀꯅꯤ ꯑꯗꯨꯒ ꯑꯃꯨꯛ ꯑꯩꯈꯣꯏ ꯑꯣꯠꯀꯅꯤ ꯑꯣꯠꯂꯕ ꯃꯇꯨꯡꯗ ꯑꯃꯨꯛ ꯉꯁꯥꯏꯒꯤ ꯃꯈꯨꯝ ꯑꯗꯣ ꯑꯃꯨꯛ ꯀꯨꯞꯁꯤꯟꯗꯨꯅ ꯑꯃꯨꯛ ꯊꯝꯂꯅꯤ ꯑꯗꯨꯗꯨꯒ ꯑꯩꯈꯣꯏꯅ ꯉꯥꯏꯍꯥꯛ ꯂꯩꯔꯅꯤ ꯍꯥꯏꯕꯗꯤ ꯃꯍꯤꯁꯤꯡ ꯑꯗꯨ ꯀꯪꯁꯤꯜꯂꯦ ꯍꯥꯏꯕ ꯃꯇꯝ ꯑꯗꯨ ꯐꯥꯎꯕ ꯑꯩꯈꯣꯏꯅ ꯂꯩꯔꯅꯤ ꯑꯗꯨꯗꯒꯤ ꯑꯩꯈꯣꯏꯅ ꯃꯍꯤꯁꯤꯡ ꯑꯗꯣ ꯀꯪꯁꯤꯜꯂꯝꯂꯅꯤ ꯍꯥꯏꯕ ꯃꯇꯝ ꯑꯗꯨꯗ ꯃꯈꯨꯝꯗꯣ ꯑꯃꯨꯛ ꯍꯥꯡꯗꯣꯛꯂꯒ ꯑꯣꯠꯀꯅꯤ ꯑꯣꯠꯂꯕ ꯑꯣꯠꯄ ꯃꯇꯨꯡꯗ ꯑꯩꯈꯣꯏꯅ ꯁꯟꯁꯥ ꯑꯗꯣ ꯃꯨꯜꯂꯕ꯭ꯔꯥ ꯍꯥꯏꯗꯅ ꯑꯩꯈꯣꯏꯅ ꯍꯥꯏꯐꯦꯠ ꯑꯃꯒꯨꯝꯕ ꯂꯧꯊꯣꯛꯑꯒ ꯃꯦꯠꯇꯅ ꯑꯩꯈꯣꯏ ꯌꯦꯡꯒꯅꯤ ꯃꯗꯨꯗ ꯑꯩꯈꯣꯏꯅ ꯀꯔꯤꯒꯨꯝꯕ ꯈꯤꯇꯪ ꯀꯜꯂꯤ ꯍꯥꯏꯔꯒꯗꯤ ꯃꯍꯤꯗꯣ ꯑꯃꯨꯛ ꯈꯤꯛꯆꯤꯜꯂꯒ ꯑꯃꯨꯛ ꯍꯥꯞꯀꯅꯤ ꯈꯤꯇꯪ ꯍꯥꯞꯂꯒ ꯑꯃꯨꯛ ꯃꯈꯨꯝ ꯀꯨꯞꯁꯤꯜꯂꯒ ꯊꯝꯗꯨꯅ ꯉꯥꯏꯍꯥꯛ ꯉꯥꯏꯒꯅꯤ ꯃꯗꯨꯒꯤ ꯃꯇꯨꯡꯗ ꯑꯩꯈꯣꯏꯅ ꯃꯈꯨꯝ ꯍꯥꯡꯗꯣꯛꯀꯅꯤ ꯃꯍꯤ ꯀꯪꯂꯝꯂꯦ ꯍꯥꯏꯕ ꯃꯇꯝ ꯑꯗꯨꯗ ꯑꯗꯨꯗꯒꯤꯗꯤ ꯑꯩꯈꯣꯏꯅ ꯑꯃꯨꯛ ꯑꯣꯠꯀꯅꯤ ꯑꯣꯠꯀꯅꯤ ꯑꯣꯠꯀꯅꯤ ꯑꯗꯨꯗꯒꯤꯗꯤ ꯉꯁꯥꯏꯒꯤ ꯃꯈꯨꯝ ꯑꯗꯨ ꯍꯥꯡꯗꯣꯛꯂꯕ ꯃꯇꯨꯡꯗ ꯐꯖꯅ ꯑꯣꯠꯂꯕ ꯃꯇꯨꯡꯗ ꯑꯩꯈꯣꯏꯅ ꯃꯍꯤ ꯆꯥꯕ ꯌꯥꯅꯅꯕ ꯃꯍꯤ ꯍꯥꯞꯂꯅꯤ ꯑꯗꯨꯗꯒꯤꯗꯤ ꯐꯖꯅ ꯃꯈꯨꯝꯗꯣ ꯍꯥꯡꯗꯣꯛꯑꯒ ꯈꯔ ꯁꯧꯍꯜꯂꯅꯤ ꯁꯧꯍꯜꯂꯕ ꯃꯇꯨꯡꯗ ꯑꯃꯨꯛ ꯑꯣꯠꯂꯒ ꯑꯩꯈꯣꯏꯅ ꯊꯨꯝ ꯇꯦꯁ ꯇꯧꯔꯅꯤ ꯌꯥꯔꯕ꯭ꯔꯥ ꯉꯁꯥꯏꯒꯤ ꯍꯥꯞꯂꯤꯕ ꯃꯌꯥꯝꯗꯣ ꯑꯗꯣ ꯆꯥꯡ ꯁꯨꯔꯕ꯭ꯔꯥ ꯍꯥꯏꯗꯅ ꯑꯗꯨꯗꯒꯤꯗꯤ ꯑꯩꯈꯣꯏꯅ ꯌꯥꯔꯦ ꯍꯥꯏꯕ ꯀꯥꯟ ꯑꯗꯨꯗ ꯐꯗꯤꯒꯣꯝ ꯈꯔ ꯂꯧꯔꯒ ꯐꯗꯤꯒꯣꯝ ꯁꯦꯝꯃꯒ ꯐꯗꯤꯒꯣꯝꯁꯤꯡ ꯑꯗꯨ ꯁꯣꯏꯔꯒ ꯑꯩꯈꯣꯏꯅ ꯃꯍꯤ ꯑꯗꯣ ꯌꯥꯝꯅ ꯂꯧꯕꯁꯨ ꯌꯥꯗꯦ ꯃꯍꯤ ꯈꯤꯇꯪ ꯅꯪꯂꯞ ꯂꯧꯕꯅ ꯐꯩ ꯁꯟꯁꯥꯗꯤ ꯃꯗꯨꯅ ꯍꯥꯎꯏ ꯑꯗꯨꯅ ꯃꯗꯨꯒꯤ ꯃꯇꯝ ꯑꯗꯨꯗ ꯑꯩꯈꯣꯏꯅ ꯐꯗꯤꯒꯣꯝ ꯍꯥꯞꯆꯤꯜꯂꯒ ꯁꯟꯁꯥ ꯊꯣꯡꯕ ꯑꯗꯨ ꯑꯩꯈꯣꯏꯅ ꯂꯣꯏꯁꯤꯜꯂꯒ ꯃꯗꯨ ꯃꯩ ꯃꯨꯊꯠꯂꯒ ꯃꯈꯨꯝ ꯀꯨꯞꯁꯤꯜꯂꯒ ꯉꯥꯏꯍꯥꯛ ꯊꯝꯕꯤꯗꯨꯅ ꯂꯩꯔꯕ ꯃꯇꯨꯡꯗ ꯑꯗꯨꯗꯒꯤꯗꯤ ꯑꯩꯈꯣꯏ ꯆꯥꯕ ꯑꯗꯨꯝ ꯌꯥꯔꯦ